ꯑꯩꯅ ꯑꯩꯒꯤ ꯂꯥꯏꯔꯤꯛ ꯇꯝꯕ ꯃꯇꯝꯗ ꯑꯩꯒꯤ ꯏꯃꯨꯡ ꯃꯅꯨꯡꯅ ꯌꯥꯝꯅ ꯋꯥꯅ ꯄꯨꯛꯅꯤꯡ ꯆꯪꯅ ꯍꯣꯠꯅꯕꯤ ꯑꯩꯈꯣꯏ ꯈꯨꯡꯒꯪꯗꯗꯤ ꯂꯥꯏꯔꯤꯛ ꯇꯝꯕ ꯑꯁꯤ ꯌꯥꯝꯅ ꯋꯥꯅ ꯊꯣꯛꯏ ꯇꯨꯏꯁꯟ ꯇꯧꯐꯝꯁꯨ ꯂꯩꯇꯦ ꯑꯗꯨꯅ ꯌꯨꯝꯒꯤ ꯃꯤꯅ ꯑꯩꯕꯨ ꯏꯝꯐꯥꯜꯒꯤ ꯁ꯭ꯀꯨꯜꯗ ꯇꯝꯍꯟꯗꯨꯅ ꯑꯐꯕ ꯑꯣꯖꯥ ꯊꯤꯗꯨꯅ ꯇꯨꯏꯁꯟ ꯇꯧꯕꯒꯤ ꯈꯨꯗꯣꯡ ꯆꯥꯕ ꯑꯗꯨ ꯄꯤꯕꯤ ꯑꯩꯒꯤ ꯑꯋꯥꯠ ꯑꯄꯥ ꯐꯤꯔꯣꯜ ꯂꯩꯕ ꯑꯃꯁꯨꯡ ꯆꯥꯕ ꯊꯛꯄ ꯍꯣꯁꯇꯦꯜꯒꯤ ꯄꯩꯁꯥ ꯑꯩꯒꯤ ꯗꯔꯀꯥꯔ ꯑꯣꯏꯕ ꯈꯨꯗꯤꯡ ꯌꯨꯝꯒꯤ ꯃꯤꯅ ꯑꯋꯥꯠꯄ ꯑꯃꯠꯇ ꯂꯩꯍꯟꯗꯅ ꯑꯩꯅ ꯇꯝꯅꯤꯡꯕ ꯈꯨꯗꯤꯡꯃꯛ ꯇꯝꯍꯜꯂꯤꯕ ꯑꯩꯅ ꯗꯣꯛꯇꯔ ꯑꯣꯏꯅꯤꯡꯉꯤ ꯍꯥꯏꯕꯗ ꯌꯨꯝꯒꯤ ꯃꯤꯅ ꯅꯤꯠꯀꯤ ꯇꯨꯏꯁꯟ ꯇꯧꯍꯟꯗꯨꯅ ꯌꯥꯝꯅ ꯋꯥꯅ ꯍꯦꯠꯅꯗꯨꯅ ꯑꯩꯒꯤ ꯑꯅꯤꯡꯕ ꯈꯨꯗꯤꯡꯃꯛ ꯊꯨꯡꯍꯟꯕꯤꯔꯛꯏ